ꯑꯥ ꯃꯥꯅꯤ ꯀꯔꯤ ꯀꯔꯤ ꯑꯥ ꯑꯥ ꯑꯥ ꯑꯥ

ꯑꯥ ꯀꯛꯆꯤꯡ ꯕꯣꯔꯥꯁꯦ ꯑꯗꯨꯝ ꯀꯛꯆꯤꯡꯒꯤ ꯃꯐꯝ ꯑꯇꯣꯞꯄ ꯃꯈꯩꯗꯁꯨ ꯂꯣꯏꯅ ꯐꯪꯏꯕ ꯀꯛꯆꯤꯡ ꯕꯣꯔꯥꯁꯤꯗꯤ ꯑꯗꯣ ꯐꯪꯏꯕ ꯄꯣꯠꯁꯤ ꯑꯩꯈꯣꯏꯒꯤ ꯀꯃꯟ ꯑꯣꯏꯅ ꯌꯥꯝ ꯍꯥꯎꯅ ꯆꯥꯅꯩ ꯃꯐꯝꯁꯤꯅ ꯑꯩꯈꯣꯏ ꯀꯛꯆꯤꯡ ꯀꯩꯊꯦꯜ ꯃꯆꯥ ꯍꯥꯏꯁꯦ ꯀꯛꯆꯤꯡꯒꯤ ꯑꯁꯤꯗ ꯐꯪꯕ ꯕꯣꯔꯥꯁꯤꯅ ꯌꯥꯝꯅ ꯃꯌꯥꯝꯅ ꯄꯥꯝꯅ ꯆꯥꯟꯅꯩꯑꯕ ꯍꯥꯎꯁꯨ ꯍꯥꯎꯏꯕ ꯑꯗꯨꯒ ꯑꯇꯣꯞꯄ ꯑꯇꯣꯞꯄꯁꯨ ꯐꯪꯉꯦꯕ ꯑꯇꯣꯞꯄ ꯃꯐꯝꯗ ꯐꯪꯕꯁꯤꯗꯩ ꯑꯩꯈꯣꯏꯒꯤ ꯀꯩꯊꯦꯟ ꯃꯆꯥꯒꯤ ꯁꯥꯔꯤꯁꯤꯅ ꯍꯥꯎꯕ ꯌꯥꯝ ꯍꯦꯜꯂꯦꯕ ꯀꯛꯆꯤꯡ ꯕꯥꯖꯥꯔꯗꯩ ꯀꯤꯂꯣꯃꯤꯇꯔꯀꯣ ꯍꯥꯏꯗꯤ ꯌꯥꯝꯅꯗꯤ ꯆꯪꯗ꯭ꯔꯦ ꯀꯩꯅꯣ ꯀꯤꯂꯣꯃꯤꯇꯔ ꯑꯃ ꯃꯈꯥꯏ ꯑꯅꯤꯃꯨꯛ ꯁꯨꯃꯥꯏꯅꯒ ꯆꯪꯉꯗꯤ ꯀꯛꯆꯤꯡ ꯕꯥꯖꯥꯔ ꯗꯥꯏꯔꯦꯛꯇꯒꯤ ꯆꯪꯉꯗꯤ ꯑꯗꯨꯃꯥꯏꯅ ꯑꯃꯨꯛ ꯑꯣꯏꯕ ꯌꯥꯏ ꯑꯗꯨꯒ ꯀꯩꯅꯣ ꯑꯥ ꯑꯌꯨꯛ ꯑꯦꯅꯤ ꯇꯥꯏꯝ ꯑꯗꯨꯝ ꯐꯪꯒꯅꯤ ꯐꯪꯕꯗꯤ ꯑꯗꯨꯒ ꯌꯥꯝꯅ ꯍꯥꯎꯅ ꯆꯥꯕꯒꯤ ꯃꯐꯝ ꯇꯥꯏꯝꯃꯤꯡ ꯍꯥꯏꯇꯔꯒꯗꯤ ꯑꯩꯈꯣꯏ ꯄꯨꯡ ꯑꯃꯃꯈꯥꯏ ꯑꯅꯤꯃꯨꯛ ꯁꯨꯝ ꯇꯥꯕꯒꯤ ꯇꯥꯏꯝꯃꯤꯡ ꯒꯨꯝꯕꯁꯦ ꯑꯁꯤꯗꯗꯤ ꯍꯥꯏꯇꯥꯔꯦ ꯑꯩꯈꯣꯏꯒꯤ ꯑꯗꯨꯗꯗꯤ ꯅꯨꯡꯊꯤꯟ ꯅꯨꯡꯊꯤꯟꯒꯤ ꯃꯤ ꯆꯥꯕ ꯂꯥꯛꯄꯒꯤ ꯇꯥꯏꯝꯃꯤꯡ ꯍꯥꯏꯇꯔꯦ ꯃꯣꯏꯗꯁꯨ ꯁꯤꯡꯖꯨꯅꯤ ꯈꯪꯗꯦ ꯕꯣꯔꯥꯒ ꯆꯥꯔꯒꯅ ꯍꯥꯎꯕ ꯑꯗꯨꯗꯩ ꯄꯀꯧꯔꯥ ꯀꯩ ꯀꯩ ꯕꯣꯔꯥꯒ ꯆꯥꯃꯤꯟꯅꯕꯗ ꯌꯥꯝꯅ ꯍꯥꯎꯕ ꯍꯥꯏ ꯄꯣꯠ ꯆꯩ ꯃꯌꯥꯝꯗꯨ ꯃꯣꯏꯅ ꯂꯩꯌꯦꯕ ꯑꯗꯨꯗ ꯆꯥꯐꯝ ꯑꯗꯨꯗꯒꯤ ꯕꯣꯔꯥꯗꯨꯒ ꯆꯥꯃꯤꯟꯅꯕ ꯀꯥꯟꯗꯁꯨ ꯌꯥꯝꯅ ꯍꯥꯎꯕ ꯑꯩꯈꯣꯏ ꯆꯥꯁꯨꯕꯤꯒ ꯍꯥꯏꯔ ꯍꯥꯏꯗꯤ ꯕꯣꯔꯥ ꯅꯠꯇꯕ ꯕꯣꯔꯥꯒ ꯆꯥꯃꯤꯟꯅꯕꯗ ꯌꯥꯝ ꯍꯥꯎꯕ ꯀꯛꯆꯤꯡꯒꯤ ꯑꯣꯏꯅ ꯂꯩꯑꯕ ꯑꯗꯨꯁꯨ ꯆꯥꯅꯤꯡꯉꯗꯤ ꯍꯣꯔꯦꯟ ꯑꯗꯨꯝ ꯇꯦꯁ ꯇꯧꯁꯦ ꯑꯗꯨꯒ ꯑꯗꯨꯝ ꯅꯨꯃꯤꯗꯥꯡꯒꯤꯁꯦ ꯅꯨꯃꯤꯗꯥꯡꯒꯤꯁꯦ ꯄꯨꯡ ꯃꯉꯥ ꯃꯈꯥꯏ ꯇꯔꯨꯛꯛ ꯑꯁꯨꯝ ꯇꯥꯕ ꯑꯁ꯭ꯋꯥꯏꯗ ꯐꯥꯎꯗꯤ ꯍꯥꯡꯏ ꯑꯗꯨꯝ ꯎꯝ ꯑꯥ ꯌꯥꯏ ꯄꯦꯛꯀꯤꯡ ꯑꯣꯏꯅ ꯇꯧꯔꯒ ꯍꯧꯏꯀꯤ ꯃꯐꯝꯗꯨꯗꯒꯤ ꯄꯦꯛꯀꯤꯡ ꯇꯧꯔꯒ ꯄꯨꯕꯁꯨ ꯌꯥꯏ ꯑꯗꯨꯒ ꯕꯖꯥꯔ ꯑꯆꯧꯕꯗꯒ ꯐꯪꯕ ꯑꯗꯨꯗꯒꯤ ꯂꯝꯈꯥꯏꯗꯒꯁꯨ ꯐꯪꯕꯁꯤꯗꯤ ꯑꯩꯈꯣꯏ ꯄꯦꯛꯀꯤꯡ ꯑꯣꯏꯅ ꯔꯪꯕꯥꯗ ꯄꯦꯛꯀꯦꯠ ꯇꯧꯔꯒ ꯑꯗꯨꯝ ꯌꯣꯜꯂꯦ ꯑꯗꯨꯅ ꯍꯥꯏꯕꯗꯤ ꯃꯁꯥ ꯃꯁꯥꯒꯤ ꯌꯨꯝꯗ ꯑꯗꯨꯝ ꯃꯣꯏꯅ ꯍꯩꯖꯕ ꯈꯔ ꯇꯧꯔꯒ ꯑꯗꯨꯝ ꯇꯧꯕꯁꯨ ꯌꯥꯎꯏ ꯑꯗꯨꯗꯒꯤ ꯑꯩꯈꯣꯏꯒꯤ ꯀꯩꯊꯦꯜ ꯃꯆꯥꯁꯤꯗꯒꯤ ꯃꯐꯝꯁꯤꯗꯒꯤ ꯂꯧꯔꯒ ꯗꯥꯏꯔꯦꯛ ꯑꯗꯨꯝ ꯍꯥꯞꯄꯁꯨ ꯌꯥꯎꯏ ꯑꯗꯨꯕꯨ ꯀꯩꯊꯦꯜ ꯃꯆꯥꯒꯤ ꯍꯥꯎꯔꯤꯁꯤꯅ ꯀꯃꯥꯏꯅ ꯇꯧꯏ ꯍꯥꯏꯕ ꯀꯥꯟꯗ ꯑꯩꯈꯣꯏꯒꯤ ꯊꯥꯎꯗ ꯊꯥꯗꯔꯒ ꯐꯣꯡ ꯐꯣꯡ ꯁꯥꯔꯤꯉꯩꯗ ꯆꯥꯕꯁꯦ ꯑꯁꯤꯁꯤ ꯑꯁꯤ ꯑꯁꯤꯗꯅꯦꯕ ꯌꯥꯝꯅ ꯍꯥꯎꯔꯤꯁꯦ ꯑꯩꯈꯣꯏꯒꯤ ꯑꯗꯨꯗꯒꯤ ꯀꯛꯆꯤꯡ ꯕꯣꯔꯥꯒꯤ ꯑꯣꯏꯅ ꯁꯥꯕꯗ ꯆꯪꯏꯕ ꯄꯣꯠꯁꯦ ꯑꯇꯩ ꯀꯔꯤꯝꯇ ꯅꯠꯇꯦꯗ ꯆꯪꯏꯁꯦ ꯑꯩꯈꯣꯏ ꯆꯦꯡ ꯁꯨꯒꯥꯏꯔꯒ ꯑꯗꯨꯗꯒꯤ ꯃꯪꯒꯟꯒ ꯑꯩꯈꯣꯏ ꯊꯨꯝꯒ ꯍꯥꯞꯄꯒ ꯍꯥꯏꯗꯤ ꯑꯇꯣꯞꯄ ꯃꯑꯣꯛ ꯀꯩ ꯀꯩ ꯍꯥꯞꯇꯅ ꯈꯣꯠꯇꯅ ꯇꯧꯔꯒ ꯁꯦꯝꯕ ꯕꯣꯔꯥ ꯅꯠꯇꯦꯕ ꯌꯥꯝꯅ ꯆꯝꯅ ꯁꯦꯝꯕ ꯃꯃꯟꯁꯦ ꯃꯃꯜꯁꯦ ꯑꯩꯈꯣꯏꯅ ꯑꯁꯨꯝ ꯆꯥꯔꯛꯗꯤ ꯑꯩꯈꯣꯏꯒꯤ ꯕꯣꯔꯥꯁꯤ ꯌꯥꯡꯈꯩꯒꯤ ꯍꯨꯝꯐꯨ ꯇꯧꯕ ꯑꯗꯨꯗꯒꯤ ꯑꯣ ꯂꯨꯄꯥ ꯍꯨꯝꯐꯨꯒꯤ ꯆꯥꯃꯒ ꯇꯧꯕ ꯍꯥꯏꯕꯗꯤ ꯑꯗꯨꯝ ꯃꯣꯏ ꯃꯐꯝ ꯃꯐꯝꯒꯤ ꯄꯣꯠꯐꯝ ꯄꯣꯠꯐꯝ ꯃꯐꯝꯗꯨꯒꯤ ꯑꯣꯏꯅ ꯑꯁꯨꯝ ꯈꯦꯅꯔꯛꯀꯅꯦꯕ ꯑꯗꯣ ꯔꯦꯠ ꯑꯣꯏꯅꯗꯤ ꯂꯣꯏꯅ ꯑꯗꯨꯝ ꯑꯅꯝꯕꯅꯗꯤ ꯂꯣꯏꯅ ꯃꯥꯟꯅꯅꯤ ꯑꯣ ꯍꯣꯏ ꯆꯠꯃꯤꯟꯅꯁꯤ ꯍꯣꯏ ꯍꯣꯏ ꯍꯣꯏ ꯍꯣꯏ ꯍꯣꯏ ꯑꯥ ꯍꯣꯏ ꯍꯣꯏ ꯍꯣꯏ ꯎꯝ ꯎꯝ